ꯍꯧꯖꯤꯛꯀꯤ ꯑꯣꯏꯅ ꯃꯅꯤꯄꯨꯔꯁꯦ ꯍꯥꯟꯅ ꯂꯩꯔꯝꯕ ꯆꯥꯡꯗꯒꯤꯗꯤ ꯑꯩꯈꯣꯏꯒꯤ ꯑꯌꯤꯡ ꯑꯁꯥꯒꯤ ꯈꯜ ꯀꯥꯏꯊꯔꯛꯄ ꯍꯥꯏꯕꯁꯤꯗꯕꯨ ꯒ꯭ꯂꯣꯕꯦꯜꯒꯤ ꯑꯣꯏꯕ ꯏꯁꯨ ꯑꯃ ꯑꯣꯏꯕꯅ ꯃꯅꯤꯄꯨꯔꯒꯤꯁꯨ ꯑꯗꯨꯝ ꯁꯔꯨꯛ ꯌꯧꯔꯛꯏ ꯍꯥꯟꯅ ꯂꯩꯔꯝꯃꯤꯕ ꯑꯌꯤꯡ ꯑꯁꯥꯒꯤ ꯆꯥꯡꯁꯤꯗꯒꯤ ꯍꯧꯖꯤꯛꯀꯤ ꯆꯍꯤ ꯀꯨꯟꯒꯤ ꯃꯃꯥꯡꯗ ꯂꯩꯔꯝꯕ ꯆꯥꯡꯗꯒꯤ ꯍꯧꯖꯤꯛ ꯍꯧꯖꯤꯛ ꯂꯩꯔꯤꯕ ꯆꯥꯡꯁꯦ ꯌꯥꯝ ꯊꯤꯅ ꯑꯍꯣꯡꯕ ꯑꯃ ꯂꯥꯛꯑꯦ ꯊꯥꯏꯅ ꯃꯅꯤꯄꯨꯔꯒꯤ ꯊꯪꯅꯕ ꯌꯨꯝꯊꯪꯅꯕ ꯏꯁꯇꯦꯠ ꯑꯁꯥꯝꯗ ꯑꯁꯥꯝ ꯍꯥꯏꯕꯁꯤꯒ ꯃꯅꯤꯄꯨꯔ ꯍꯥꯏꯕꯁꯤꯒ ꯃꯇꯝ ꯑꯃꯗ ꯀ꯭ꯂꯥꯏꯃꯦꯠꯁꯦ ꯌꯥꯝ ꯈꯦꯠꯅꯔꯝꯃꯤ ꯃꯅꯤꯄꯨꯔꯁꯤꯅ ꯈꯔ ꯏꯪꯇꯥꯛ ꯑꯣꯏ ꯑꯁꯥꯝꯒ ꯌꯦꯡꯅꯕꯗꯁꯨ ꯑꯁꯥꯝꯗ ꯑꯁꯥꯝꯅ ꯈꯔ ꯁꯥꯏ ꯑꯁꯥꯝꯗ ꯐꯪꯂꯤꯕ ꯀꯣꯀꯤꯜ ꯍꯥꯏꯔꯤꯕ ꯎꯆꯤꯛ ꯑꯁꯤ ꯑꯁꯥꯕ ꯃꯐꯝꯗꯇ ꯂꯩꯕ ꯎꯆꯦꯛꯅꯤ ꯑꯗꯨꯕꯨ ꯍꯟꯗꯛꯀꯤ ꯆꯍꯤꯁꯤꯗꯗꯤ ꯃꯅꯤꯄꯨꯔꯗꯁꯨ ꯀꯣꯀꯤꯜ ꯍꯥꯏꯕ ꯎꯆꯦꯛꯁꯤ ꯇꯥꯕ ꯐꯪꯉꯦ ꯎꯕ ꯐꯪꯉꯦ ꯑꯗꯨꯅ ꯁꯤꯒꯤ ꯃꯌꯥꯝꯁꯦ ꯀꯩꯅꯣ ꯑꯃ ꯑꯣꯏꯅ ꯌꯨꯠ ꯑꯃ ꯑꯣꯏꯅ ꯑꯩꯈꯣꯏꯅ ꯇꯧꯕ ꯌꯥꯕꯁꯤ ꯑꯩꯈꯣꯏꯒꯤ ꯂꯩꯔꯤꯕ ꯑꯦꯟꯚꯥꯏꯔꯟꯃꯦꯟꯀꯤ ꯃꯇꯥꯡꯗ ꯑꯌꯤꯡ ꯑꯌꯤꯡ ꯑꯁꯤ ꯈꯜ ꯀꯥꯏꯔꯛꯄꯒꯤ ꯃꯇꯥꯡꯗ ꯑꯩꯈꯣꯏꯒꯤ ꯑꯀꯣꯏꯕꯗ ꯂꯩꯔꯤꯕ ꯃꯤꯑꯣꯏꯁꯤꯡ ꯍꯥꯏꯕ ꯇꯥꯔꯦ ꯃꯣꯏꯗ ꯑꯩꯈꯣꯏꯅ ꯈꯪꯍꯟꯕ ꯑꯦꯋꯦꯔꯅꯦꯁ ꯄꯤꯕ ꯑꯃꯁꯨꯡ ꯏꯁꯥꯅꯁꯨ ꯀꯔꯤ ꯀꯔꯤ ꯇꯧꯕ ꯌꯥꯒꯦ ꯍꯥꯏꯇꯔꯒꯗꯤ ꯑꯦꯋꯦꯔꯅꯦꯁ ꯄꯤꯕꯗꯨ ꯑꯃ ꯂꯩꯔꯦ ꯑꯗꯒꯤ ꯑꯩꯈꯣꯏꯅ ꯎ ꯋꯥ ꯄꯥꯟꯕꯤ ꯊꯥꯕ ꯍꯥꯏꯕꯁꯤꯇꯕꯨ ꯃꯌꯥꯝꯅ ꯑꯗꯨꯝ ꯄꯨꯂꯞ ꯈꯪꯅꯔꯒ ꯂꯩꯔꯒ ꯋꯥꯐꯝꯅꯤ ꯁꯤꯁꯤ ꯑꯃ ꯇꯧꯁꯤꯟꯕ ꯌꯥꯔꯦ ꯑꯗꯨꯒ ꯇꯨꯡꯗ ꯂꯥꯛꯀꯗꯕ ꯑꯩꯈꯣꯏꯒꯤ ꯂꯥꯛꯀꯗꯧꯕ ꯑꯃꯁꯨꯡ ꯂꯩꯍꯧꯔꯤꯕ ꯖꯦꯅꯦꯔꯦꯁꯟꯁꯤꯗꯁꯨ ꯑꯌꯤꯡ ꯑꯁꯥ ꯈꯜ ꯀꯥꯏꯊꯔꯛꯄ ꯑꯗꯒꯤ ꯑꯩꯈꯣꯏꯒꯤ ꯂꯩꯔꯤꯕ ꯀꯥꯏꯊꯔꯛꯄꯁꯤꯅ ꯃꯥꯡꯍꯟ ꯇꯥꯛꯍꯟꯂꯤꯕꯁꯦ ꯃꯤꯑꯣꯏꯕꯇꯥ ꯅꯠꯇꯅ ꯑꯀꯣꯏꯕꯗ ꯂꯩꯔꯤꯕ ꯎꯆꯦꯛ ꯋꯥꯌꯥ ꯄꯥꯟꯕꯤ ꯁꯤꯡꯕꯤꯅ ꯆꯤꯡꯕꯁꯨ ꯃꯣꯏꯒꯤꯁꯨ ꯍꯦꯕꯤꯇꯦꯠ ꯑꯗꯒꯤ ꯂꯩꯐꯝ ꯃꯣꯏ ꯂꯩꯐꯝ ꯆꯐꯝ ꯑꯗꯨ ꯀꯥꯏꯔꯛꯄꯅ ꯃꯔꯝ ꯑꯣꯏꯔꯒ ꯑꯩꯈꯣꯏ ꯄꯨꯝꯅꯝꯛ ꯑꯌꯤꯡ ꯑꯁꯥꯁꯤꯒꯤ ꯒ꯭ꯂꯣꯕꯥꯜ ꯏꯁꯨ ꯑꯃ ꯑꯣꯏꯔꯤꯕ ꯀ꯭ꯂꯥꯏꯃꯦꯠ ꯆꯦꯟꯖꯀꯤ ꯃꯇꯥꯡꯁꯤꯗ ꯂꯣꯏꯅ ꯈꯪꯃꯤꯟꯅꯕ ꯑꯃꯁꯨꯡ ꯊꯕꯛ ꯇꯧꯃꯤꯟꯅꯕ ꯆꯪꯉꯤ ꯍꯥꯏꯅ ꯈꯜꯂꯤ